ꯅꯆꯤꯡꯕ ꯊꯕꯛ ꯀꯌꯥ ꯄꯥꯏꯈꯠꯂꯛꯂꯤ ꯚꯥꯔꯠꯀꯤ ꯅꯍꯥꯔꯣꯜꯁꯤꯡꯅ ꯍꯧꯖꯤꯛ ꯍꯧꯖꯤꯛ ꯄꯥꯝꯂꯤꯕ ꯊꯤꯔꯤꯕꯁꯤꯡ ꯍꯥꯏꯔꯒꯗꯤ ꯃꯈꯣꯏ ꯃꯁꯥꯒ ꯆꯥꯟꯅꯕ ꯀꯔꯤꯌꯔ ꯁꯦꯝꯕ ꯃꯍꯩ ꯃꯁꯤꯡꯁꯨ ꯀ꯭ꯋꯥꯂꯤꯇꯤ ꯌꯥꯎꯅ ꯇꯝꯕ ꯑꯍꯣꯡꯕ ꯃꯃꯜꯗ ꯇꯝꯕ ꯑꯦꯟꯇꯔꯄ꯭ꯔꯦꯅꯔꯁꯤꯞ ꯑꯃꯁꯨꯡ ꯃꯁꯥꯒꯤ ꯀ꯭ꯔꯦꯇꯤꯕꯤꯇꯤꯒꯤ ꯃꯇꯨꯡꯏꯟꯅ ꯊꯕꯛ ꯇꯧꯕ ꯏꯁꯇꯥꯔꯠ ꯑꯞꯀꯨꯝꯕ ꯍꯧꯗꯣꯛꯄ ꯑꯁꯤꯅꯆꯤꯡꯕꯅꯤ